ꯍꯥꯏ ꯑꯣ ꯅꯨꯡꯉꯥꯏꯔꯤꯌꯦ ꯅꯪꯗꯤ ꯍꯣꯏꯅꯦꯀꯣ ꯎꯅꯗꯕ ꯌꯥꯝ ꯀꯨꯏꯔꯦ ꯌꯥꯏꯅꯦ ꯆꯠꯁꯤꯅꯦ ꯑꯗꯨ ꯀꯔꯤ ꯅꯨꯃꯤꯠꯇ ꯆꯠꯁꯤ ꯍꯥꯏꯕꯅꯣ ꯑꯣ ꯑꯣ ꯐꯔꯦ ꯐꯔꯦ ꯑꯣ ꯌꯥꯏ ꯌꯥꯏ ꯑꯗꯨ ꯑꯣꯏꯔꯗꯤ ꯎꯝ ꯌꯥꯎꯍꯟꯒꯦ ꯌꯥꯎꯍꯟꯒꯦ ꯑꯩ ꯃꯈꯣꯏꯕꯨ ꯄꯥꯎ ꯑꯃꯨꯛꯇꯪ ꯄꯤꯔꯒ ꯑꯗꯨꯝ ꯍꯥꯏꯔꯀꯀꯦꯀꯣ ꯑꯗꯨ ꯑꯣꯏꯔꯗꯤ

ꯌꯥꯏ ꯌꯥꯏ ꯌꯥꯏ ꯊꯦꯡꯅꯁꯦ ꯊꯦꯡꯅꯁꯦ ꯑꯣꯀꯦ ꯑꯣꯀꯦ